ꯍꯧꯖꯤꯛꯀꯥꯟꯒꯤ ꯖꯒꯣꯏꯒ ꯍꯥꯟꯅꯒꯤ ꯖꯒꯣꯏꯒ ꯐꯅ ꯌꯥꯝ ꯈꯦꯠꯅꯕ ꯂꯩ ꯍꯥꯟꯅꯗꯤ ꯑꯩꯈꯣꯏꯒꯤ ꯏꯁꯩ ꯖꯒꯣꯏꯒꯨꯝꯕ ꯀꯔꯤꯒꯨꯝꯕ ꯇꯧꯕꯁꯦ ꯌꯥꯝ ꯆꯦꯛꯁꯤꯟꯅ ꯐꯖꯅ ꯇꯧꯔꯝꯃꯤ ꯑꯗꯨꯒ ꯍꯧꯖꯤꯛꯀꯥꯟꯒꯤ ꯁꯤꯡꯁꯤꯅ ꯈꯔ ꯆꯦꯛꯁꯤꯟꯕ ꯋꯥꯠꯂꯦ ꯐꯤꯔꯣꯜꯗꯁꯨ ꯀꯥꯝꯃꯛꯑꯦ ꯑꯗꯨꯒ ꯃꯣꯏꯒꯤ ꯏꯁꯩꯒꯨꯝꯕ ꯃ꯭ꯌꯨꯖꯤꯛ ꯀꯨꯝꯕꯗꯁꯨ ꯋꯥꯍꯩ ꯋꯥꯇꯥꯁꯨ ꯀꯌꯥ ꯐꯖꯗꯕ ꯌꯥꯎꯏ ꯑꯗꯨꯕꯨ ꯑꯗꯨꯒꯨꯝꯕꯗꯨꯗꯤ ꯌꯦꯡꯕ ꯀꯌꯥ ꯅꯨꯡꯉꯥꯏꯇꯦ ꯑꯗꯨꯁꯨ ꯍꯥꯟꯅꯒ ꯌꯦꯡꯅꯔꯒꯗꯤ ꯍꯧꯖꯤꯛ ꯖꯒꯣꯏꯗꯗꯤ ꯆꯥꯎꯈꯠꯄꯗꯤ ꯌꯥꯝ ꯌꯥꯎꯔꯦ ꯍꯧꯖꯤꯛꯀꯥꯟ ꯗꯥꯟꯁ ꯃꯣꯏꯒꯤ ꯇꯧꯔꯤꯕ ꯃꯑꯣꯡ ꯃꯇꯧꯁꯤꯡꯁꯦ ꯑꯗꯨꯝ ꯐꯖꯩ ꯑꯗꯨꯕꯨ ꯃꯣꯏꯒꯤ ꯐꯤꯔꯣꯜ ꯀꯔꯤ ꯀꯔꯤꯁꯤꯡꯁꯤꯗꯤ ꯌꯦꯡꯕꯗ ꯈꯔ ꯅꯨꯡꯉꯥꯏꯖꯗꯦ ꯑꯗꯨꯒꯨꯝꯕꯗꯨ ꯐꯖꯗꯦꯅ ꯈꯜꯂꯦ ꯑꯩ ꯈꯔ